ꯀꯔꯤꯒꯨꯝꯕ ꯁꯥꯟꯅꯕ ꯑꯃ ꯁꯤꯜꯂꯒ ꯁꯥꯟꯅꯔꯤꯉꯩꯗ ꯑꯗꯨꯗ ꯑꯁꯣꯏ ꯑꯉꯥꯝ ꯊꯣꯛꯂꯛ ꯇꯥꯔꯒꯗꯤ ꯁꯤꯜꯂꯤꯕ ꯁꯥꯟꯅꯕꯗꯨꯒꯤ ꯊꯧꯕꯨ ꯑꯣꯏꯔꯤꯕ ꯃꯄꯨꯗꯨꯅ ꯂꯥꯏꯌꯦꯡꯕꯤꯕ ꯑꯃ ꯄꯨꯈꯠꯄꯤꯕ ꯑꯃ ꯍꯣꯁꯄꯤꯇꯥꯜꯗ ꯂꯥꯏꯌꯦꯡꯕ ꯑꯃ ꯅꯠꯇ꯭ꯔꯒꯅ ꯀꯣꯁ ꯃꯣꯏꯒꯤ ꯁꯥꯟꯅꯔꯤꯕꯗꯨꯒꯤ ꯀꯣꯁ ꯌꯥꯎꯔꯒꯅ ꯀꯣꯁꯇꯨꯅ ꯁꯤꯟꯕꯤꯕ ꯑꯃ ꯑꯗꯨꯃꯥꯏꯅ ꯑꯗꯨ ꯌꯥꯎꯔꯛꯇ꯭ꯔꯒꯅ ꯆꯨꯝꯅ ꯁꯥꯟꯅꯕ ꯑꯣꯏꯔꯒꯅ ꯂꯥꯛꯃꯤꯟꯅꯔꯤꯕ ꯑꯩꯈꯣꯏ ꯃꯌꯥꯝꯅ ꯃꯇꯦꯡ ꯇꯧꯔꯒ ꯂꯥꯏꯌꯦꯡꯕꯤꯕ ꯑꯃ